ꯑꯩꯈꯣꯏꯒꯤ ꯃꯃꯥꯡꯗ ꯈꯖꯤꯛꯇꯪ ꯆꯠꯂꯒ ꯁꯔꯝꯆꯤꯡ ꯍꯥꯏꯅ ꯆꯤꯡ ꯑꯃ ꯂꯩ ꯍꯥꯏꯔꯤꯕ ꯆꯤꯡ ꯑꯁꯤꯒꯤ ꯃꯊꯛꯇ ꯀꯤꯍꯣꯝ ꯌꯥꯝꯅ ꯍꯧꯋꯤ ꯀꯤꯍꯣꯝꯗꯣ ꯆꯥꯅꯅꯕꯒꯤꯗꯃꯛꯇ ꯑꯩꯈꯣꯏ ꯐ꯭ꯔꯦꯟ ꯁꯥꯔꯀꯜꯁꯤꯡꯒ ꯃꯔꯨꯞꯁꯤꯡꯒ ꯇꯧꯔꯒ ꯆꯠꯃꯤꯟꯅꯔꯒ ꯃꯐꯝꯗꯨꯗ ꯑꯩꯈꯣꯏ ꯀꯤꯍꯣꯝ ꯆꯥꯈꯤ